ꯍꯂꯣ ꯃꯁꯤ ꯊꯧꯕꯥꯜ ꯀꯦꯞ ꯁꯥꯔꯚꯤꯁ ꯑꯣꯏꯕꯤꯔꯕꯥ ꯑꯩ ꯇꯣꯝꯊꯤꯟ ꯋꯥꯡꯖꯤꯡꯗꯒꯤ ꯑꯗꯣꯝꯒꯤ ꯀꯁꯇꯃꯔ ꯑꯃꯅꯤꯀꯣ ꯑꯩꯅ ꯅꯍꯥꯟ ꯄꯨꯡ ꯃꯥꯄꯟꯗ ꯑꯣꯔꯗꯔ ꯑꯃꯈꯛ ꯇꯧꯖꯒꯤꯕꯅꯦꯕ ꯀꯦꯞ ꯑꯃꯈꯛ ꯑꯦꯗꯚꯥꯟꯁꯁꯨ ꯄꯤꯈ꯭ꯔꯕꯅꯤ ꯑꯗꯨ ꯑꯩꯁꯤ ꯉꯁꯤꯁꯦ ꯀꯪꯂꯥ ꯆꯠꯀꯗꯕꯅꯦꯕ ꯑꯩ ꯉꯁꯤ ꯄꯨꯡ ꯃꯥꯄꯟꯗ ꯌꯧꯔꯛꯑꯣ ꯍꯥꯏꯒꯤꯕꯅꯦꯕ ꯀꯦꯞꯇꯣ ꯑꯗꯨ ꯍꯧꯖꯤꯛꯐꯥꯎꯕ ꯌꯧꯕꯤꯔꯛꯇꯦ ꯀꯪꯂꯥ ꯑꯩ ꯉꯁꯤꯁꯦ ꯏꯃꯨꯡ ꯃꯅꯨꯡ ꯑꯩꯒꯤ ꯏꯌꯥꯝꯕ ꯏꯆꯦ ꯏꯃꯥ ꯏꯄꯥ ꯄꯨꯜꯂꯞ ꯂꯥꯏ ꯈꯣꯔꯝꯕ ꯆꯠꯀꯗꯕꯅꯤ ꯑꯗꯣ ꯄꯨꯡꯁꯦ ꯃꯇꯝ ꯆꯥꯅ ꯌꯧꯔꯛꯇꯕꯅ ꯃꯔꯝ ꯑꯣꯏꯔꯒ ꯍꯧꯖꯤꯛꯁꯦ ꯆꯠꯄꯁꯦ ꯐꯔꯛ ꯇꯥꯔ ꯂꯩꯔꯦ ꯑꯗꯨꯒ ꯑꯩꯗꯣ ꯅꯍꯥꯟ ꯄꯨꯡ ꯃꯥꯄꯟꯒꯤ ꯄꯨꯡ ꯃꯥꯄꯟꯒꯤ ꯃꯃꯥꯡꯗ ꯌꯧꯕꯤꯔꯛꯑꯣꯅ ꯍꯥꯏꯈꯤꯕꯅꯤ ꯑꯗꯣ ꯍꯧꯖꯤꯛꯐꯥꯎꯕ ꯌꯧꯔꯛꯇꯦ ꯑꯗꯨꯒ ꯗ꯭ꯔꯥꯏꯚꯔꯁꯤꯁꯨ ꯑꯩꯅ ꯀꯣꯜ ꯇꯧꯕ ꯃꯇꯝꯗ ꯄꯥꯏꯈꯠꯄꯤꯔꯛꯇ꯭ꯔꯦ ꯑꯗꯨ ꯃꯁꯤꯒꯤ ꯊꯕꯛꯁꯤ ꯌꯥꯝꯅ ꯅꯨꯡꯉꯥꯏꯖꯗꯕ ꯑꯣꯏꯅ ꯊꯣꯛꯑꯦ ꯏꯃꯨꯡ ꯃꯅꯨꯡ ꯄꯨꯜꯂꯞ ꯉꯥꯏꯗꯅ ꯂꯩꯔꯕꯅꯦ ꯑꯗꯨ ꯁꯣꯝꯅ ꯍꯧꯖꯤꯛꯀꯤ ꯗ꯭ꯔꯥꯏꯚꯔꯁꯦ ꯑꯗꯨ ꯃꯇꯨꯡ ꯃꯅꯥꯎꯗꯤ ꯁꯤꯒꯨꯝꯕ ꯊꯕꯛꯁꯤ ꯇꯧꯕꯤꯗꯅꯕ ꯍꯥꯏꯗꯨꯅ ꯁꯣꯝꯒꯤ ꯁꯥꯔꯚꯤꯁꯇꯒꯤ ꯑꯝꯇ ꯃꯇꯤꯛ ꯆꯥꯕ ꯋꯥꯔꯛ ꯃꯇꯤꯛ ꯆꯥꯕ ꯆꯩꯔꯥꯛ ꯄꯤꯗꯨꯅ ꯋꯥꯔꯛꯄꯤꯌꯨ